ꯑꯩꯈꯣꯏꯒꯤ ꯃꯐꯝ ꯑꯁꯤꯗ ꯌꯥꯝꯅ ꯆꯥꯎꯕ ꯏꯁꯇꯦꯗꯤꯌꯝ ꯒ꯭ꯔꯥꯎꯟꯗꯤ ꯂꯩꯖꯗꯦ ꯑꯗꯨꯕꯨ ꯑꯗꯨꯝ ꯌꯥꯝꯅ ꯃꯛ ꯆꯥꯎꯗ꯭ꯔꯕꯁꯨ ꯑꯗꯨꯝ ꯁꯥꯟꯅꯕ ꯌꯥꯕꯒꯤ ꯆꯥꯡꯗ ꯆꯥꯎꯕ ꯒ꯭ꯔꯥꯎꯟ ꯗꯤ ꯑꯦꯁ ꯑꯦ ꯒ꯭ꯔꯥꯎꯟ ꯍꯥꯏꯅ ꯀꯧꯕ ꯃꯃꯤꯡ ꯁꯥꯡꯗꯣꯛꯅ ꯍꯥꯏꯔꯒꯅ ꯗꯤꯁꯇ꯭ꯔꯤꯛ ꯏꯁꯄꯣꯔꯠ ꯑꯦꯁꯣꯁꯤꯌꯦꯁꯟ ꯍꯥꯏꯕꯅꯤ ꯗꯤ ꯑꯦꯁ ꯑꯦ ꯍꯥꯏꯔꯗꯤ ꯑꯗꯨ ꯒ꯭ꯔꯥꯎꯟ ꯑꯁꯤ ꯂꯩꯖꯩ ꯑꯗꯨꯝ ꯒ꯭ꯔꯥꯎꯟ ꯑꯁꯤꯗ ꯗꯤꯁꯇ꯭ꯔꯤꯛ ꯗꯤꯁꯇ꯭ꯔꯤꯛꯀꯤ ꯑꯣꯏꯅ ꯑꯗꯨꯝ ꯁꯥꯟꯅꯕ ꯈꯣꯠꯅꯕ ꯐꯨꯠꯕꯣꯜꯒꯤ ꯑꯗꯨꯝ ꯇꯧꯋꯤ ꯑꯗꯒꯤ ꯁꯤꯒꯤ ꯈꯨꯗꯣꯡ ꯆꯥꯕ ꯍꯥꯏꯔꯒꯗꯤ ꯑꯗꯨꯝ ꯅꯥꯀꯟ ꯑꯣꯏ ꯌꯦꯠꯇ ꯂꯩꯕ ꯃꯤꯑꯣꯏ ꯁꯥꯟꯅꯕ ꯄꯥꯝꯖꯕ ꯑꯉꯥꯡꯒꯨꯝꯕ ꯑꯗꯨꯝꯕꯅꯁꯨ ꯑꯗꯨꯝ ꯆꯠꯊꯣꯛ ꯆꯠꯁꯤꯟ ꯀꯩꯀꯩꯒꯤ ꯄ꯭ꯔꯣꯕ꯭ꯂꯦꯝꯁꯨ ꯂꯩꯇ꯭ꯔꯦ ꯅꯛꯄꯅ ꯃꯔꯝ ꯑꯣꯏꯗꯨꯅ ꯑꯗꯨꯝ ꯐ꯭ꯔꯤꯁꯨ ꯑꯣꯏ ꯃꯇꯝꯁꯤꯗ ꯑꯗꯨꯝ ꯑꯉꯥꯡ ꯃꯌꯥꯝ ꯑꯃꯁꯨ ꯑꯗꯨꯝ ꯁꯥꯟꯅꯔ ꯀꯨꯝꯕꯗ ꯀꯩꯝꯕꯣꯛ ꯑꯗꯨꯒꯤ ꯈꯨꯗꯣꯡ ꯆꯥꯗꯕ ꯈꯣꯠꯇꯕ ꯀꯩꯝꯇ ꯂꯩꯇꯦ ꯑꯗꯨꯒꯤ ꯍꯥꯏꯔꯗꯤ ꯌꯥꯝ ꯀꯥꯟꯅꯕ ꯒ꯭ꯔꯥꯎꯟ ꯑꯃꯗꯤ ꯑꯣꯏ